ꯑꯩꯈꯣꯏꯒꯤ ꯂꯝꯗ ꯑꯍꯜ ꯑꯣꯏꯔꯕ ꯕꯤ ꯄꯤ ꯁ꯭ꯇꯔꯣꯛ ꯇꯧꯕꯗꯒꯤ ꯍꯧꯒꯠ ꯀꯥꯡꯈꯠꯄ ꯉꯝꯗꯅ ꯂꯩꯕꯁꯨ ꯑꯗꯨꯝ ꯌꯥꯎꯏ ꯑꯗꯒꯤ ꯑꯍꯜ ꯑꯣꯏꯁꯤꯜꯂꯛꯄꯗꯒꯤ ꯃꯁꯥ ꯁꯣꯟꯖꯤꯜꯂꯛꯄꯗꯒꯤ ꯁꯨꯕ ꯆꯠꯄ ꯉꯝꯃꯛꯇꯕꯗꯒꯤ ꯆꯍꯤ ꯌꯥꯝꯁꯤꯜꯂꯛꯄꯗꯒꯤ ꯑꯗꯨꯝ ꯅꯥꯔꯒ ꯍꯧꯒꯠ ꯀꯥꯡꯈꯠ ꯉꯝꯗꯅ ꯂꯩꯕꯁꯨ ꯌꯥꯎꯏ ꯐꯃꯨꯡꯗ ꯑꯗꯨꯝ ꯑꯗꯨ ꯃꯈꯣꯏ ꯃꯈꯣꯏ ꯃꯈꯣꯏꯒꯤ ꯏꯃꯨꯡ ꯃꯅꯨꯡꯁꯤꯡꯅꯁꯨ ꯑꯗꯨꯝ ꯃꯈꯣꯏꯁꯤꯡꯗꯨ ꯐꯖꯅꯅ ꯁꯦꯕꯥ ꯇꯧꯕꯤ ꯑꯍꯜ ꯃꯈꯩꯗꯨꯒꯤ ꯑꯄꯥꯝꯕ ꯀꯔꯤ ꯂꯩꯕ ꯀꯔꯤ ꯆꯥꯅꯤꯡꯕ ꯀꯔꯤ ꯊꯛꯅꯤꯡꯕ ꯃꯈꯣꯏꯁꯤꯡꯗꯣ ꯍꯧꯒꯠ ꯀꯥꯡꯈꯠ ꯉꯝꯗꯔꯦ ꯍꯥꯏꯔꯒ ꯇꯥꯊꯤ ꯇꯥꯑꯣꯏꯅ ꯇꯧꯕꯤꯕꯗꯨꯗꯤ ꯂꯩꯇꯦ ꯃꯈꯣꯏꯅ ꯄꯥꯝꯖꯕ ꯊꯕꯛꯁꯤꯡꯗꯣ ꯃꯈꯣꯏꯒꯤ ꯏꯃꯨꯡꯁꯤꯡꯗꯨꯅ ꯁꯦꯕꯥ ꯐꯖꯟꯅ ꯇꯧꯕꯤꯔꯒꯥ ꯑꯍꯜ ꯑꯣꯏꯔꯕꯁꯤꯡꯗꯨꯒꯤ ꯕꯤ ꯄꯤ ꯁ꯭ꯇꯔꯣꯛ ꯇꯧꯔꯒ ꯑꯗꯒꯤ ꯅꯥꯔꯒ ꯍꯧꯒꯠ ꯀꯥꯡꯈꯠ ꯉꯝꯗꯅ ꯂꯩꯔꯤꯕ ꯃꯈꯩꯗꯨꯒꯤ ꯁꯦꯕꯥ ꯇꯧꯔꯒ ꯐꯖꯅ ꯑꯗꯨꯝ ꯂꯩ ꯑꯩꯈꯣꯏꯒꯤ ꯂꯝꯗꯗꯤ